ꯑꯩꯅ ꯑꯣꯟꯂꯥꯏꯟꯗꯒꯤ ꯐꯦꯁ ꯋꯥꯁ ꯑꯃ ꯆꯦꯟꯕꯅꯦ ꯑꯗꯣ ꯆꯦꯟꯕ ꯄꯣꯠꯇꯣ ꯃꯣꯏꯅ ꯑꯦꯠꯚꯔꯇꯤꯖ ꯇꯧꯔꯤꯗꯨꯒ ꯄꯣꯠ ꯂꯥꯛꯏꯁꯤꯒ ꯌꯥꯝꯅ ꯆꯥꯟꯅꯔꯝꯗ꯭ꯔꯦ ꯑꯩꯅ ꯁꯤꯖꯤꯟꯅꯕꯗꯁꯨ ꯅꯨꯡꯉꯥꯏꯇꯕ ꯍꯥꯏꯕꯗꯣ ꯑꯣꯏꯔꯦ ꯑꯗꯨꯅ ꯑꯩ ꯃꯁꯤꯒꯤ ꯃꯣꯏꯒꯤ ꯄ꯭ꯔꯗꯛꯁꯤꯗꯤ ꯑꯩ ꯁꯦꯡꯅ ꯄꯥꯝꯗ꯭ꯔꯦ ꯃꯣꯏꯒ ꯑꯩꯒ ꯆꯥꯟꯅꯕ ꯑꯣꯏꯗ꯭ꯔꯦ